ꯍꯜꯂꯣ ꯇꯥꯕꯔꯣ ꯑꯣ ꯑꯩꯈꯣꯏ ꯃꯅꯤꯄꯨꯔꯗ ꯂꯥꯛꯀꯦ ꯇꯧꯕꯅꯤꯅꯦ ꯍꯣꯇꯦꯜ ꯕꯨꯛꯀꯤꯡꯒ ꯇꯧꯕꯁꯤꯕꯨ ꯌꯥꯒꯗ꯭ꯔꯣ ꯑꯗꯨ ꯑꯃꯅ ꯅꯣꯏ ꯃꯅꯤꯄꯨꯔꯁꯤ ꯆꯥꯛꯍꯥꯎ ꯌꯥꯝ ꯐꯪꯉꯦꯅ ꯇꯥꯏꯅꯦ ꯆꯥꯛꯍꯥꯎꯁꯤꯅ ꯀꯦ ꯖꯤꯗ ꯀꯌꯥꯝ ꯄꯤꯕꯅꯣ ꯑꯗꯨ ꯕꯦꯛ ꯑꯣꯏꯅ ꯂꯧꯔꯒꯅ ꯀꯌꯥꯝ ꯆꯤꯡꯗꯣꯔꯤꯕ ꯑꯣ ꯇ꯭ꯔꯥꯟꯏꯁꯄꯣꯔꯇꯦꯁꯟꯒꯤ ꯆꯥꯔꯖ ꯇꯣꯡꯉꯥꯟꯅ ꯑꯃꯨꯛ ꯂꯥꯛꯀꯅꯦꯕ ꯑꯣ ꯑꯗꯨ ꯑꯣꯏꯔꯗꯤ ꯐꯔꯦ ꯐꯔꯦ ꯑꯗꯨꯗꯤ ꯍꯌꯦꯡ ꯑꯃꯨꯛꯀ ꯑꯩꯈꯣꯏ ꯑꯣꯔꯗꯔ ꯇꯧꯔꯛꯑꯒꯦ ꯀꯣ ꯑꯗꯨꯗꯤ ꯍꯣ ꯍꯣꯏ ꯑꯩ ꯈꯔ ꯑꯦꯠꯚꯥꯟꯁ ꯑꯣꯏꯅ ꯑꯩ ꯇꯧꯖꯔꯛꯑꯒꯦ ꯍꯣꯏ ꯐꯔꯦ ꯐꯔꯦ